ꯑꯩꯅ ꯖꯒꯣꯏ ꯁꯥꯕꯗ ꯆꯪꯈꯤꯕꯒꯤ ꯃꯔꯝꯗꯤ ꯌꯥꯝꯅ ꯑꯉꯥꯡ ꯑꯣꯏꯔꯤꯉꯩꯗꯒꯤ ꯍꯧꯅ ꯖꯒꯣꯏ ꯁꯥꯕ ꯑꯁꯤ ꯄꯥꯝꯖꯔꯛꯏ ꯑꯗꯨꯕꯨ ꯂꯥꯏ ꯍꯔꯥꯎꯕ ꯈꯨꯗꯤꯡꯒꯤ ꯌꯥꯎꯗꯨꯅ ꯖꯒꯣꯏ ꯁꯥꯕ ꯌꯥꯎꯖꯩ ꯏꯃꯥ ꯕꯕꯥꯅ ꯑꯣꯖꯥ ꯒꯨꯔꯨꯗ ꯍꯥꯏꯖꯗꯨꯅꯁꯨ ꯖꯒꯣꯏ ꯀꯌꯥ ꯇꯝꯃꯤ ꯀꯝꯄꯤꯇꯤꯁꯟ ꯀꯌꯥꯗꯁꯨ ꯁꯔꯨꯛ ꯌꯥꯈꯤ ꯖꯒꯣꯏ ꯁꯥꯗꯨꯅ ꯏꯟꯇꯔꯅꯦꯁꯅꯦꯜꯒꯤ ꯊꯥꯛꯐꯥꯎꯕ ꯌꯧꯈꯤꯕ ꯌꯥꯎꯋꯤ ꯃꯇꯝ ꯃꯇꯝ ꯈꯨꯗꯤꯡꯃꯛꯇ ꯊꯧꯗꯣꯛ ꯊꯧꯗꯣꯛ ꯈꯨꯗꯤꯡꯒꯤ ꯖꯒꯣꯏ ꯑꯁꯤ ꯁꯥꯏ